ꯍꯜꯂꯣ ꯑꯩ ꯑꯦ ꯑꯩ ꯎꯈ꯭ꯔꯨꯜꯗꯒꯤꯅꯦ ꯑꯗꯨ ꯑꯩ ꯅꯣꯏ ꯃꯣꯏꯔꯥꯡꯒꯤ ꯖꯄꯥꯅꯤꯁ ꯋꯥꯔ ꯃꯦꯃꯣꯔꯤꯌꯜꯗꯣ ꯑꯗꯨ ꯌꯦꯡꯕ ꯂꯥꯛꯀꯦ ꯇꯧꯕꯅꯤ ꯑꯗꯨ ꯄꯨꯡ ꯀꯌꯥꯗ ꯍꯥꯡꯕꯅꯣ ꯑꯗꯨ ꯑꯩꯈꯣꯏ ꯃꯤ ꯇꯔꯥꯃꯨꯛꯀꯤ ꯇꯤꯀꯦꯠ ꯑꯃꯠꯇ ꯀꯛꯄꯤꯔꯝꯃꯨꯅꯦ ꯇꯤꯀꯦꯠ ꯑꯃꯗ ꯀꯌꯥ ꯀꯌꯥ ꯂꯧꯕꯅꯣ ꯑꯣ ꯑꯗꯨꯗꯤ ꯃꯤ ꯇꯔꯥꯃꯨꯛꯀꯤ ꯀꯛꯄꯤꯔꯝꯃꯨꯅꯦ ꯑꯗꯨꯗ ꯑꯗꯨꯒꯤ ꯍꯣꯏ ꯑꯗꯨ ꯑꯗꯨꯒꯤ ꯃꯐꯝꯗꯨꯗ ꯀꯩꯅꯣ ꯆꯥꯅ ꯊꯛꯅꯕꯗꯤ ꯐꯪꯒꯗ꯭ꯔꯣ ꯑꯣ ꯑꯗꯨꯗꯤ ꯑꯩꯈꯣꯏ ꯃꯤ ꯇꯔꯥꯃꯨꯛꯀꯤꯗꯨ ꯑꯩꯈꯣꯏ ꯂꯥꯛꯑꯒ ꯑꯗꯨꯗ ꯂꯦꯛꯐꯝꯁꯨ ꯂꯩꯒꯅꯤꯀꯣ ꯑꯦ ꯀꯥ ꯀꯥ ꯀꯥ ꯚꯔꯥꯗꯤ ꯀꯌꯥ ꯀꯌꯥꯅꯣ ꯅꯣꯡꯃꯗ ꯅꯣꯡꯃꯗ ꯂꯦꯛꯄꯗ ꯑꯗꯨꯗꯤ ꯑꯩꯈꯣꯏ ꯃꯤ ꯑꯩꯈꯣꯏ ꯃꯤ ꯇꯔꯥꯃꯨꯛꯀꯤ ꯀꯛꯄꯤꯔꯝꯃꯨꯅꯦ ꯑꯗꯨꯗꯤ ꯍꯣꯏ ꯍꯣꯏ ꯍꯣꯏ ꯑꯗꯨꯗꯤ ꯐꯔꯦꯀꯣ ꯊꯝꯃꯒꯦꯀꯣ